ꯀꯥꯍꯦꯟꯕ ꯑꯏꯪ ꯑꯁꯥꯒꯤ ꯃꯇꯝꯗ ꯆꯦꯛꯁꯤꯟꯅꯕ ꯗꯔꯀꯥꯔ ꯑꯣꯏꯕ ꯄꯥꯝꯕꯤꯁꯤꯡꯁꯦ ꯑꯩꯍꯥꯛꯀꯤ ꯈ꯭ꯋꯥꯏꯗꯒꯤ ꯂꯩ ꯂꯩ ꯊꯥꯕꯗꯀꯣ ꯌꯥꯝ ꯆꯦꯛꯁꯤꯟꯅꯕ ꯇꯥꯏ ꯀꯩꯅꯣ ꯍꯥꯏꯔꯗꯤ ꯑꯩꯈꯣꯏꯒꯤ ꯂꯩꯁꯦ ꯌꯥꯝ ꯁꯣꯛꯀꯟꯕꯅꯤ ꯌꯥꯝ ꯅꯥꯒꯟꯕꯅꯤꯕꯀꯣ ꯑꯗꯨꯒꯤ ꯂꯩꯁꯦ ꯐꯖꯅ ꯆꯦꯛꯁꯤꯟꯕ ꯇꯥꯏ ꯑꯗꯨꯒ ꯑꯩꯍꯥꯛꯅ ꯃꯅꯥ ꯃꯄꯤꯁꯤꯡ ꯃꯅꯥ ꯃꯄꯤꯁꯤꯡ ꯁꯣꯐ ꯀ꯭ꯔꯣꯞ ꯑꯗꯨ ꯑꯗꯨꯁꯨ ꯑꯩꯍꯥꯛꯅ ꯌꯥꯝ ꯆꯦꯛꯁꯤꯟꯕ ꯇꯥꯏ ꯑꯩꯍꯥꯛꯀꯤ ꯍꯥꯔꯗꯤꯛ ꯀ꯭ꯔꯣꯞꯁꯀꯨꯝꯕ ꯍꯩ ꯄꯥꯝꯕꯤꯒꯨꯝꯕꯗꯤ ꯑꯗꯨꯝ ꯆꯦꯛꯁꯤꯟꯅꯔꯒ ꯇꯧꯕ ꯂꯨꯅ ꯂꯨꯅ ꯇꯧꯕ ꯑꯁꯦ ꯇꯧꯗꯦ ꯑꯗꯨ ꯃꯣꯏꯗꯤ ꯑꯗꯨꯝ ꯑꯣ ꯌꯣꯛꯄꯗ ꯑꯗꯨꯝ ꯐ꯭ꯔꯤ ꯑꯣꯏꯅ ꯃꯁꯥꯅ ꯑꯗꯨꯝ ꯍꯧꯕꯅꯤ ꯑꯩꯈꯣꯏꯅ ꯃꯥꯒꯤ ꯃꯔꯣꯏ ꯃꯁꯤꯡ ꯍꯥꯞꯄꯤꯔꯗꯤ ꯀꯣ ꯑꯗꯨꯝ ꯍꯧꯕꯅꯦ ꯂꯩꯕꯥꯛꯇ ꯍꯥꯞꯄꯤꯔꯗꯤ ꯑꯗꯨꯝ ꯃꯁꯥꯅ ꯍꯧꯕꯅꯤ ꯄꯥꯝꯕꯤꯁꯤꯡꯁꯦ ꯀꯩ ꯑꯩꯍꯥꯛꯀꯤ ꯃꯅꯥ ꯃꯄꯤꯁꯤꯡ ꯑꯩꯍꯥꯛꯀꯤ ꯍꯧꯖꯤꯛ ꯃꯣꯔꯣꯛ ꯎ ꯃꯣꯔꯣꯛ ꯎ ꯃꯣꯔꯣꯛꯁꯨ ꯎ ꯃꯣꯔꯣꯛꯁꯨ ꯌꯥꯝ ꯆꯦꯛꯁꯤꯟꯕ ꯗꯔꯀꯥꯔ ꯇꯥꯏ ꯑꯩꯍꯥꯛꯀꯤ ꯈ꯭ꯋꯥꯏꯗꯒꯤꯁꯨ ꯅꯥꯒꯟꯕ ꯁꯣꯛꯀꯟꯕꯁꯤ ꯇꯣꯃꯥꯇꯣꯁꯨ ꯑꯣꯏ ꯇꯣꯃꯥꯇꯣꯁꯨꯅꯤ ꯌꯥꯝ ꯆꯦꯛꯁꯤꯟꯅꯕꯁꯨ ꯇꯥꯏ ꯑꯗꯨꯒ ꯑꯩꯍꯥꯛꯀꯤ ꯋꯥꯇꯔꯃꯦꯂꯣꯟ ꯍꯧꯖꯤꯛ ꯑꯩꯍꯥꯛꯀꯤ ꯋꯥꯇꯔꯃꯦꯂꯣꯟꯁꯨ ꯌꯥꯝ ꯆꯦꯛꯁꯤꯟꯅ ꯐꯖꯅ ꯇꯧꯕ ꯇꯥꯏ ꯑꯗꯨ ꯑꯩ ꯑꯁꯤ ꯑꯩꯈꯣꯏꯁꯦ ꯑꯗꯨꯝ ꯑꯦꯛꯁꯇ꯭ꯔꯤꯝ ꯋꯦꯗꯔꯗ ꯀꯥ ꯍꯦꯟꯕ ꯀꯥ ꯍꯦꯟꯕ ꯑꯏꯪ ꯑꯁꯥꯒꯤ ꯃꯇꯝꯗ ꯑꯩꯈꯣꯏꯅ ꯆꯦꯛꯁꯤꯟꯕ ꯗꯔꯀꯥꯔꯗꯤ ꯌꯥꯝ ꯑꯣꯏꯌꯦꯕꯀꯣ ꯑꯗꯨꯒꯤ ꯑꯩꯍꯥꯛꯀꯤ ꯄꯥꯝꯕꯤ ꯈꯔꯁꯤꯡꯗꯣ ꯑꯗꯨ ꯑꯣꯏ